ꯊꯧꯕꯥꯜ ꯑꯁꯤꯒꯤꯅ ꯑꯣꯜ ꯑꯦꯖ ꯍꯣꯝ ꯑꯁꯤ ꯂꯩꯕꯅ ꯂꯝꯗꯝ ꯑꯁꯤꯒꯤ ꯑꯣꯏꯅ ꯑꯩꯈꯣꯏꯒꯤ ꯃꯆꯥ ꯃꯁꯨ ꯂꯩꯖꯗ꯭ꯔꯕ ꯁꯨꯕ ꯅꯣꯝꯕ ꯉꯝꯖꯗ꯭ꯔꯕ ꯑꯍꯜꯁꯤꯡꯒꯤ ꯑꯣꯏꯅꯗꯤ ꯌꯥꯝꯅ ꯅꯤꯡꯊꯤꯅ ꯐꯖꯟꯅ ꯌꯦꯡꯁꯤꯟꯕꯤꯔꯤ ꯑꯗꯨꯒ ꯑꯍꯜꯁꯤꯡ ꯑꯁꯤꯕꯨ ꯌꯥꯝꯅ ꯀꯩꯅꯣ ꯌꯥꯝꯅ ꯇꯦꯛꯇ ꯀꯥꯏꯗꯅ ꯃꯃꯥ ꯃꯄꯥꯒꯨꯝꯅ ꯌꯥꯝ ꯐꯖꯟꯅ ꯂꯨꯅ ꯆꯥꯟꯅ ꯇꯧꯗꯨꯅ ꯇꯧꯕꯤꯔꯤ ꯑꯗꯨꯒ ꯊꯧꯕꯥꯜ ꯆꯤꯜꯗ꯭ꯔꯦꯟ ꯍꯣꯝ ꯑꯁꯤꯗꯒꯤ ꯑꯣꯏꯅꯁꯨ ꯃꯃꯥ ꯃꯄꯥ ꯂꯩꯖꯗ꯭ꯔꯕ ꯑꯉꯥꯡꯁꯤꯡ ꯑꯁꯤꯕꯨ ꯃꯆꯥꯗ ꯃꯆꯥꯗꯧꯅ ꯌꯥꯝꯅ ꯇꯦꯛꯇ ꯀꯥꯏꯗꯅ ꯌꯥꯝ ꯐꯖꯅ ꯇꯧꯍꯟꯕꯤꯗꯨꯅ ꯑꯆꯧꯕ ꯃꯤ ꯀꯌꯥ ꯑꯃꯁꯨ ꯑꯣꯏꯕ ꯉꯝꯈ꯭ꯔꯦ ꯑꯗꯨꯒ ꯑꯩꯈꯣꯏ ꯂꯝꯗꯝ ꯑꯁꯤꯒꯤ ꯑꯣꯏꯅ ꯑꯣꯜ ꯑꯦꯖ ꯍꯣꯝ ꯑꯃꯁꯨꯡ ꯆꯤꯜꯗ꯭ꯔꯦꯟ ꯍꯣꯝꯗ ꯃꯤꯁꯤꯡ ꯌꯥꯝꯅ ꯂꯩꯕꯗꯤ ꯅꯠꯇꯦ ꯑꯗꯨꯒꯨꯝ ꯃꯤ ꯈꯔꯈꯛ ꯑꯣꯏꯅ ꯂꯩ ꯌꯥꯝꯅ ꯀꯟꯅ ꯀꯩꯅꯣ ꯇꯧꯕꯗꯤ ꯑꯣꯏꯗꯦ ꯍꯥꯏꯗꯤ ꯏꯃꯨꯡ ꯃꯅꯨꯡ ꯂꯩꯃꯤꯟꯅꯔꯤꯕꯁꯤꯡ ꯑꯁꯤꯁꯤꯅ ꯃꯥꯒꯤ ꯑꯍꯜ ꯂꯃꯟꯁꯤꯡ ꯅꯠꯇ꯭ꯔꯒ ꯃꯆꯥꯁꯤꯡ ꯑꯁꯤꯕꯨ ꯍꯥꯏꯗꯤ ꯃꯣꯏꯒꯤ ꯃꯃꯥ ꯃꯄꯥ ꯂꯩꯖꯗꯕꯁꯤꯡ ꯑꯁꯤꯕꯨ ꯃꯥꯒꯤ ꯂꯩꯃꯤꯟꯅꯔꯤꯕ ꯃꯈꯨꯔꯥ ꯃꯥꯒꯤ ꯏꯃꯨꯡ ꯃꯅꯨꯡ ꯃꯤꯁꯤꯡꯅ ꯑꯌꯥꯝꯕ ꯂꯣꯏꯅ ꯌꯦꯡꯁꯤꯟꯕꯨꯗꯅ ꯀꯩꯅꯣ ꯇꯧꯕꯤ ꯑꯗꯨꯒ ꯑꯍꯜꯁꯤꯡ ꯑꯁꯤꯕꯨꯁꯨ ꯃꯥꯒꯤ ꯃꯆꯥ ꯃꯁꯨ ꯍꯥꯏꯗꯤ ꯂꯩꯃꯤꯟꯅꯔꯤꯕꯁꯤꯡ ꯑꯗꯨꯅ ꯌꯥꯝꯅ ꯐꯖꯅ ꯌꯦꯡꯁꯤꯟꯕꯤꯗꯨꯅ ꯇꯧꯕꯤ